ꯍꯂꯣ ꯐꯣꯟ ꯄꯥꯏꯕꯤꯔꯤꯁꯤ ꯃꯅꯤꯄꯨꯔ ꯀꯦꯞ ꯁꯥꯔꯕꯤꯁ ꯑꯣꯏꯕꯤꯔꯕꯔ ꯑꯩꯁꯦ ꯍꯧꯖꯤꯛ ꯂꯩꯃꯔꯥꯝꯗ ꯆꯠꯆꯒꯗꯕꯅꯦꯕ ꯄꯨꯡꯁꯦ ꯍꯧꯖꯤꯛꯄꯨꯗꯤ ꯇꯔꯥ ꯇꯥꯔꯦ ꯑꯗꯣ ꯇꯔꯥꯃꯥꯊꯣꯏ ꯑꯗꯨꯋꯥꯏꯗ ꯌꯧꯅꯤꯡꯕ ꯑꯗꯣ ꯑꯩꯒꯤ ꯂꯩꯐꯝꯁꯤꯅ ꯌꯥꯏꯔꯤꯄꯣꯛꯇꯒꯤꯅꯦꯕ ꯑꯗꯣ ꯌꯥꯔꯒꯗꯤ ꯈꯤꯇꯪ ꯊꯨꯅ ꯌꯧꯕꯤꯔꯛꯄ ꯌꯥꯒꯗꯔ ꯍꯥꯏꯅ ꯑꯗꯨꯃꯇꯪ ꯈꯪꯖꯅꯤꯡꯉꯤꯕ